ꯑꯩꯈꯣꯏꯅ ꯉꯥ ꯐꯥꯕ ꯃꯇꯝꯗ ꯊꯦꯡꯅꯕ ꯈꯨꯗꯣꯡ ꯆꯥꯗꯕꯁꯤꯡ ꯍꯥꯏꯔꯒꯗꯤ ꯄꯥꯠ ꯇꯨꯔꯦꯟ ꯑꯁꯤꯗ ꯂꯤꯛꯂꯤ ꯃꯆꯦꯠ ꯒ꯭ꯂꯥꯁ ꯃꯆꯦꯠ ꯊꯥꯗꯕ ꯋꯥ ꯑꯀꯛꯄ ꯌꯨꯡꯁꯤꯟꯕ ꯃꯁꯤꯅ ꯑꯩꯈꯣꯏꯅ ꯉꯥ ꯐꯥꯕ ꯀꯨꯝꯊꯥꯕ ꯃꯇꯝꯗ ꯈꯣꯡꯗ ꯈꯨꯠꯇ ꯌꯥꯠꯇꯅ ꯊꯤꯟꯗꯅ ꯌꯥꯝꯅ ꯈꯨꯗꯣꯡ ꯆꯥꯗꯕ ꯑꯃ ꯊꯣꯛꯍꯜꯂꯤ ꯑꯗꯨꯒ ꯅꯣꯡꯂꯩ ꯅꯨꯡꯁꯤꯠꯀꯤ ꯃꯇꯥꯡꯗꯗꯤ ꯅꯣꯡꯂꯩ ꯅꯨꯡꯁꯤꯠ ꯁꯤꯒꯤ ꯃꯇꯨꯡ ꯏꯟꯅ ꯉꯥ ꯐꯕꯗ ꯅꯨꯡꯉꯥꯏꯕ ꯅꯨꯡꯉꯥꯏꯇꯕ ꯃꯇꯝ ꯂꯩ ꯅꯨꯡꯁꯥ ꯌꯥꯝ ꯐꯖꯅ ꯁꯥꯕ ꯃꯇꯝ ꯉꯥ ꯐꯕ ꯅꯨꯡꯉꯥꯏꯕ ꯑꯗꯨꯒ ꯅꯣꯡꯂꯩ ꯅꯨꯡꯁꯤꯠ ꯂꯥꯛꯇꯨꯅ ꯅꯣꯡ ꯃꯪꯕ ꯇꯥꯔꯒꯗꯤ ꯉꯥ ꯊꯣꯛꯇꯕ ꯉꯥ ꯊꯣꯛꯇꯕꯅ ꯃꯔꯝ ꯑꯣꯏꯔꯒ ꯉꯥ ꯐꯕꯗ ꯅꯨꯡꯉꯥꯏꯇꯕ ꯇꯥꯟꯖꯥ ꯑꯩꯈꯣꯏ ꯌꯥꯝꯅ ꯇꯣꯏꯅ ꯊꯦꯡꯅꯩ ꯑꯁꯤꯒꯨꯝꯕ ꯃꯇꯝꯁꯤꯗ ꯉꯥ ꯐꯅꯉꯥꯏꯗꯃꯛꯇ ꯑꯩꯈꯣꯏꯅ ꯉꯥꯒꯤ ꯃꯆꯤꯟꯖꯥꯛꯁꯤ ꯐꯖꯅ ꯊꯥꯗꯔꯒ ꯑꯩꯈꯣꯏꯒꯤ ꯃꯤꯑꯣꯏꯕꯒꯤ ꯈꯣꯟꯖꯦꯟ ꯑꯍꯧꯕ ꯃꯈꯣꯜꯁꯤ ꯑꯦꯕꯣꯏꯗ ꯇꯧꯔꯒ ꯏꯪꯅ ꯆꯤꯛꯅ ꯉꯥꯁꯤ ꯆꯪꯉꯛꯄ ꯉꯥꯏꯕ ꯇꯥꯏ ꯃꯁꯤ ꯅꯠꯇ꯭ꯔꯒꯗꯤ ꯑꯩꯈꯣꯏꯅ ꯉꯥ ꯐꯕ ꯉꯝꯗꯦ